ꯑꯩꯈꯣꯏꯒꯤ ꯂꯥꯏꯅꯤꯡꯒꯤ ꯆꯠꯅꯕꯤꯗ ꯇꯦꯛꯅꯣꯂꯣꯖꯤꯒꯤ ꯑꯣꯏꯕ ꯏꯅꯣꯚꯦꯁꯟ ꯀꯌꯥ ꯌꯥꯎꯔꯦ ꯏꯅꯣꯚꯦꯁꯟꯁꯤꯡ ꯑꯗꯨ ꯈꯔꯗꯪ ꯍꯥꯏꯔꯕꯗ ꯑꯩꯈꯣꯏꯅ ꯀꯨꯔꯥꯟ ꯗꯤ ꯂꯥꯏꯔꯤꯛ ꯑꯣꯏꯅ ꯐꯣꯡꯕꯅꯤ ꯑꯗꯨ ꯂꯥꯏꯔꯤꯛ ꯀꯣꯏꯄꯨ ꯄꯨꯔꯒ ꯆꯠꯄꯗ ꯌꯥꯝꯅ ꯈꯨꯗꯣꯡꯆꯥꯗꯕ ꯅꯪꯍꯟꯕ ꯑꯗꯨ ꯍꯧꯖꯤꯛꯇꯤ ꯐꯣꯟꯗ ꯄꯤ ꯗꯤ ꯑꯦꯐ ꯑꯣꯏꯅ ꯍꯥꯞꯄꯒ ꯑꯗꯨꯝ ꯃꯐꯝ ꯈꯨꯗꯤꯡꯃꯛꯇ ꯏꯔꯥꯏ ꯂꯥꯏꯅ ꯄꯥꯕ ꯌꯥꯍꯜꯂꯦ ꯑꯗꯨꯒ ꯑꯩꯈꯣꯏ ꯂꯥꯏꯅꯤꯡꯒꯤ ꯃꯔꯝꯗ ꯈꯪꯗꯕ ꯀꯌꯥ ꯌꯥꯎꯔꯛꯑꯁꯨ ꯐꯣꯟꯗ ꯒꯨꯒꯜꯗ ꯅꯠꯇ꯭ꯔꯒꯅ ꯌꯨꯇ꯭ꯌꯨꯕꯇ ꯁꯔꯁ ꯇꯧꯔꯒ ꯂꯣꯏꯅ ꯁꯠ ꯁꯠ ꯈꯪꯍꯜꯂꯦ ꯑꯗꯨꯒ ꯑꯩꯈꯣꯏꯅ ꯀꯟꯐ꯭ꯌꯨꯁ ꯆꯠꯄ ꯀꯌꯥ ꯌꯥꯎꯔꯛꯑꯁꯨ ꯑꯗꯨꯝ ꯐꯣꯟꯗ ꯌꯦꯡꯕ ꯌꯥꯔꯦ ꯃꯁꯤꯁꯤꯡꯁꯦ ꯇꯦꯛꯅꯣꯂꯣꯖꯤꯒꯤ ꯏꯅꯣꯚꯦꯁꯟ ꯑꯣꯏꯅ ꯈꯜꯂꯤ